ꯈꯦꯔꯣꯗ ꯑꯣꯏꯕꯤꯔꯕꯣ ꯎꯝ ꯑꯗꯨ ꯑꯩꯁꯦ ꯍꯥꯏꯗꯤ ꯍꯦꯌꯥꯔ ꯁꯝꯁꯤ ꯁꯦꯝꯖꯒꯦ ꯑꯗꯨ ꯍꯦꯌꯥꯔ ꯏꯁꯇꯥꯏꯜꯒꯤ ꯑꯦꯄꯣꯏꯟꯃꯦꯟ ꯑꯃꯈꯛꯇ ꯂꯧꯖꯒꯦ ꯇꯧꯕꯅꯦꯕ ꯑꯗꯣ ꯍꯥꯏꯗꯤ ꯀꯦꯔꯥꯇꯤꯟꯁꯨ ꯂꯣꯏꯅ ꯇꯧꯊꯣꯅꯤꯡꯉꯦꯕꯀꯣ ꯑꯗꯣ ꯃꯇꯝꯁꯦ ꯀꯔꯥꯏ ꯀꯔꯝꯕ ꯃꯇꯝꯗ ꯀꯃꯥꯏꯅ ꯇꯧꯕꯗ ꯁꯣꯏꯔꯤꯅꯣ ꯎꯝ

ꯑꯗꯨꯗꯤ ꯀꯃꯥꯏꯅ ꯇꯧꯅꯤ ꯑꯩꯒꯤꯗꯤ ꯀꯦꯝ ꯇꯧꯗ꯭ꯔꯤ ꯍꯥꯏꯗꯤ ꯑꯩꯒꯤꯗꯤ ꯑꯗꯨꯃꯥꯏꯅ ꯇꯧꯒꯦ ꯍꯥꯏꯔꯁꯨꯅꯦ ꯀꯂꯔ ꯐꯥꯎ ꯏꯟꯊꯤꯅꯨꯡꯉꯥꯏꯅ ꯁꯪꯗꯦꯕꯀꯣ

ꯑꯗꯣ ꯃꯇꯝꯁꯦ ꯀꯔꯝꯕ ꯃꯇꯝꯗ ꯌꯥꯗꯣꯏꯅ ꯑꯗꯨꯝ ꯑꯗꯨꯝ ꯍꯌꯦꯡ ꯍꯪꯆꯤꯠ ꯍꯌꯦꯡ ꯑꯣꯏꯔꯁꯨ ꯑꯗꯨꯝ ꯂꯥꯛꯄ ꯌꯥꯒꯗ꯭ꯔꯣ

ꯑꯗꯣ ꯄꯩꯁꯥꯗꯤ ꯀꯃꯥꯏꯅ ꯀꯃꯥꯏꯅ ꯍꯥꯏꯗꯤ ꯎꯝ ꯍꯣꯏ ꯑꯗꯣ ꯍꯣꯏ ꯑꯗꯨꯝ ꯂꯥꯛꯑꯒ ꯃꯑꯣꯡ ꯃꯇꯧꯗꯣ ꯌꯦꯡꯉꯒꯀꯣ ꯑꯗꯣ ꯀꯩꯅꯣ ꯃꯇꯣꯟꯒꯨꯝꯕ ꯄꯣꯛꯈꯥꯏꯕꯁꯤꯗꯤ ꯑꯗꯨꯝ ꯂꯧꯊꯣꯛꯄ

ꯑꯗꯣ ꯃꯇꯝꯗꯤ ꯀꯌꯥꯝ ꯀꯨꯏꯅ ꯆꯪꯈꯤꯒꯦ ꯍꯥꯏꯗꯤ ꯄꯨꯡ ꯑꯃ ꯑꯅꯤ ꯑꯗꯨꯗꯨꯤ ꯍꯌꯦꯡ ꯑꯗꯨꯝ ꯑꯣꯏꯕꯅꯤꯅ ꯍꯌꯦꯡ ꯅꯨꯡꯊꯤꯜꯗꯨ ꯑꯗꯨꯝ ꯂꯥꯛꯑꯒꯦ

ꯑꯗꯨꯗꯤ ꯌꯥꯝ ꯅꯨꯡꯉꯥꯏꯔꯦ

ꯎꯝ ꯑꯗꯨꯗꯤ ꯊꯝꯖꯔꯒꯦ